ꯍꯜꯂꯣ ꯇꯥꯏꯌꯦ

ꯃꯥꯏ ꯂꯥꯁ ꯗꯦꯠ ꯀꯔꯝꯀꯥꯟꯗ ꯑꯣꯏꯒꯦ ꯎꯝ ꯍꯣꯏ ꯅꯣꯡ ꯅꯤꯅꯤꯗꯣ ꯃꯥꯒꯤ ꯂꯥꯁ ꯗꯦꯠ ꯌꯧꯗ꯭ꯔꯤꯉꯩꯗ ꯅꯣꯡꯃ ꯋꯥꯠꯂꯤꯉꯩꯗꯒꯨꯝꯕ ꯆꯠꯂꯁꯤ ꯎꯝ ꯍꯧꯖꯤꯛꯇꯣ ꯄꯩꯁꯥꯗꯣ ꯐꯔꯛ ꯇꯥꯒꯗꯕ ꯑꯗꯨꯅ ꯅꯣꯡꯃ ꯋꯥꯡꯂꯤꯉꯩꯗ ꯅꯤꯅꯤ ꯍꯨꯝꯅꯤ ꯋꯥꯠꯂꯤꯉꯩꯗ ꯅꯪꯅ ꯇꯧꯔꯣ ꯑꯗꯨꯒ ꯆꯠꯃꯤꯟꯅꯔꯁꯤ ꯆꯍꯤ ꯌꯥꯃꯝꯅꯤ ꯆꯍꯤ ꯈꯔ ꯍꯦꯟꯇꯛ ꯇꯧꯔꯝꯅꯤ ꯖꯨꯟ ꯊꯥꯗꯩ ꯅꯪꯗꯤ ꯂꯥꯏꯔꯤꯛ ꯑꯗꯨꯝ ꯄꯥꯅꯔꯝꯃꯅꯤ ꯃꯅꯤꯄꯨꯔꯤꯗꯨꯅꯤꯅꯦ ꯏꯕꯗ ꯁꯝꯖꯟꯅꯗꯕꯒꯤ ꯋꯥꯗꯣꯏꯁꯦ ꯎꯝ ꯐꯥꯎꯅꯔꯁꯤ ꯇꯞꯀ ꯇꯞꯄꯦ ꯃꯥꯏ ꯃꯌꯦꯛ ꯇꯣꯉꯥꯟꯒ ꯇꯣꯉꯥꯜꯂꯦ ꯑꯗꯨ ꯇꯞꯀꯗꯣꯏꯅꯤ ꯇꯞꯄꯗꯤ ꯎꯝ ꯑꯇꯩ ꯑꯇꯩꯗꯤ ꯈꯔ ꯍꯥꯏꯅꯕꯨ ꯐꯩ ꯁꯝꯖꯤꯜꯂ ꯈꯣꯠꯆꯜꯂꯒ ꯑꯗꯨꯝ ꯃꯔꯤ ꯃꯔꯤ ꯏꯈꯤ ꯌꯥꯏ

ꯁꯕꯖꯦꯛꯀꯒ ꯅꯤꯡꯊꯤꯅꯤꯉꯥꯏꯅ ꯀꯩꯅꯣ ꯇꯧꯗ꯭ꯔꯤꯗ ꯀꯣꯆꯤꯡꯒꯤ ꯈꯔ ꯀꯩꯅꯣ ꯇꯧꯕꯨꯁꯤꯉꯥꯏ ꯍꯌꯦꯡ ꯅꯛꯁꯜꯂꯀꯥꯟꯗ ꯈꯔ ꯁꯖꯦꯁꯟ ꯈꯔ ꯀꯩꯅꯣ ꯇꯧꯔꯒ ꯅꯩꯅꯗꯧ ꯃꯉꯥꯏ ꯑꯗꯨ ꯄꯩꯁꯥ ꯉꯥꯛꯇꯅꯤ ꯍꯧꯖꯤꯛ ꯍꯥꯏꯔꯤꯁꯤꯅ ꯃꯣꯏꯅ ꯇꯧꯔꯤꯁꯤꯅ ꯀꯣꯏꯁꯟꯁꯤ ꯀꯣꯏꯁꯟ ꯄꯤꯒꯦ ꯄꯩꯁꯥ ꯄꯤꯌꯨ ꯁꯤꯅꯤ ꯄꯤꯗꯣꯏꯕ꯭ꯔ ꯄꯤꯔꯣꯏꯗꯧꯔꯤꯕ꯭ꯔ ꯈꯪꯗ꯭ꯔꯦ ꯇꯧꯔꯤꯁꯦ ꯎꯝ ꯑꯗꯨꯅꯕꯨ ꯌꯥꯎꯔꯛꯑꯗꯤ ꯆꯥꯅꯒꯗꯣꯏꯕ ꯌꯥꯎꯔꯛꯇ꯭ꯔ ꯑꯃꯨꯛ ꯒ꯭ꯌꯥꯟ ꯃꯦꯟ ꯇꯥꯗꯕ ꯀꯣꯏꯁꯟꯅ ꯃꯌꯥꯝ ꯌꯥꯝꯃꯤ ꯍꯪꯉꯛꯄꯗꯤ ꯈꯖꯤꯛ ꯈꯛꯇꯅꯤ ꯀꯣꯛꯀ ꯆꯥꯛꯄꯤꯅꯤ ꯇꯧꯔꯤꯁꯦ ꯎꯝ ꯑꯄꯥꯕ ꯉꯥꯛ

ꯑꯄꯥꯕ ꯉꯥꯛꯇ ꯌꯥꯎꯔꯛꯑꯗꯤ ꯐꯕ ꯄꯥꯗꯕ ꯍꯪꯉꯛꯄꯗꯅꯤ ꯑꯗꯨꯅ ꯂꯧꯁꯤ ꯂꯧꯁꯤ ꯂꯧꯕ ꯌꯥꯕ ꯁꯕꯖꯦꯛꯉꯩꯒꯤꯗꯤ ꯂꯧꯔꯗꯣꯏꯅꯤ ꯃꯣꯏ ꯃꯣꯏ ꯑꯣꯖꯥꯗꯩ ꯈꯔ ꯑꯩꯈꯣꯏꯅ ꯈꯔ ꯂꯥꯏꯔꯤꯛꯇꯩꯒ ꯇꯧꯔꯒ ꯄꯥꯁ ꯃꯥꯔꯛꯇꯤ ꯈꯨꯝꯗꯕꯗꯤ ꯌꯥꯔꯣꯏ ꯈꯪꯗ꯭ꯔꯦꯅ ꯍꯨꯟꯗꯣꯛꯑꯝꯕꯗꯤ ꯎꯝ ꯑꯗꯣ ꯏꯪꯂꯤꯁꯀꯤꯁꯨ ꯁꯕꯖꯦꯛ ꯑꯇꯩ ꯑꯇꯩ ꯃꯣꯏꯅ ꯄꯤꯕꯉꯩ ꯄꯩꯁꯥꯗꯣ ꯌꯥꯝꯗ꯭ꯔꯗꯤ ꯈꯒ ꯂꯣꯏ ꯂꯧꯁꯜꯂ ꯂꯣꯏꯔꯦ

ꯎꯝ